ꯀꯛꯆꯤꯡ ꯖꯤꯜꯂꯥ ꯑꯁꯤ ꯅꯨꯄꯤꯁꯤꯡ ꯆꯍꯤ ꯈꯔꯒꯤ ꯃꯃꯥꯡꯗ ꯆꯍꯤ ꯀꯨꯟ ꯀꯨꯟꯊ꯭ꯔꯥꯒꯤ ꯃꯃꯥꯡꯗꯗꯤ ꯌꯥꯝ ꯁꯣꯠꯊꯅ ꯂꯩꯔꯝꯃꯤ ꯂꯥꯏꯔꯤꯛ ꯂꯥꯏꯁꯨ ꯇꯝꯕꯒꯤ ꯆꯥꯡ ꯌꯥꯝ ꯋꯥꯠꯂꯤ ꯊꯕꯛ ꯇꯧꯕ ꯅꯨꯄꯤꯒꯤ ꯆꯥꯡ ꯌꯥꯝ ꯍꯟꯊꯩ ꯂꯣꯏꯅ ꯂꯣꯏꯅꯅ ꯅꯨꯄꯥꯁꯤꯡꯗ ꯌꯥꯝꯅ ꯏꯟꯀꯔꯦꯖ ꯇꯧꯕ ꯃꯦꯟ ꯗꯣꯃꯤꯅꯦꯟ ꯁꯣꯁꯥꯏꯇꯤꯒꯤ ꯃꯑꯣꯡꯗ ꯂꯩꯔꯝꯃꯤ ꯑꯗꯨꯕꯨ ꯆꯍꯤ ꯈꯔ ꯍꯧꯈꯤꯕ ꯆꯍꯤ ꯈꯔꯁꯤꯗꯗꯤ ꯅꯨꯄꯤꯁꯤꯡꯁꯨ ꯊꯕꯛ ꯇꯧꯕꯒꯤ ꯆꯥꯡ ꯍꯦꯟꯒꯠꯂꯛꯂꯦ ꯂꯥꯏꯔꯤꯛ ꯂꯥꯏꯁꯨ ꯇꯝꯕꯒꯤ ꯆꯥꯡ ꯋꯥꯡꯈꯠꯂꯛꯑꯦ ꯑꯃꯁꯨꯡ ꯁꯃꯥꯖꯀꯤ ꯊꯕꯛ ꯊꯧꯔꯝꯁꯤꯡꯗ ꯑꯃꯗꯤ ꯁꯃꯥꯖꯀꯤ ꯃꯤꯍꯨꯠ ꯑꯃ ꯊꯣꯛꯇꯨꯅ ꯁꯃꯥꯖꯀꯤ ꯁꯣꯠꯊꯔꯕꯁꯤꯡ ꯃꯇꯦꯡ ꯄꯥꯡꯕ ꯁꯃꯥꯖꯒꯤ ꯀꯥꯟꯅꯕ ꯊꯕꯛ ꯇꯧꯕ ꯅꯨꯄꯤꯁꯤꯡꯁꯨ ꯌꯥꯝ ꯌꯥꯎꯁꯤꯜꯂꯛꯑꯦ ꯑꯃꯁꯨꯡ ꯅꯨꯄꯤꯁꯤꯡ ꯑꯁꯤ ꯌꯥꯝ ꯀꯥꯅꯕ ꯊꯕꯛ ꯁꯃꯥꯖꯒꯤ ꯌꯥꯝ ꯀꯥꯟꯅꯕ ꯊꯕꯛ ꯃꯌꯥꯝ ꯑꯃ ꯇꯧꯔꯦ ꯑꯃꯁꯨꯡ ꯅꯨꯄꯤꯁꯤꯡꯁꯤ ꯍꯧꯖꯤꯛꯇꯤ ꯌꯥꯝꯅ ꯑꯋꯥꯡꯕ ꯊꯥꯛꯇ ꯂꯩꯔꯦ ꯍꯥꯏꯅ ꯂꯧꯏ